ꯑꯩꯅ ꯐꯦꯁꯕꯨꯛ ꯋꯥꯆꯞ ꯏꯟꯁꯇꯥꯗ ꯐꯣꯇꯣ ꯊꯥꯒꯠꯂꯤ ꯐꯦꯁꯕꯨꯛꯇ ꯐꯣꯇꯣ ꯊꯥꯒꯠꯄꯒꯤ ꯃꯔꯝꯗꯤ ꯑꯩꯍꯥꯛꯅ ꯐꯣꯇꯣꯗꯨ ꯊꯥꯒꯠꯂꯕꯗꯤ ꯑꯩꯕꯨ ꯀꯨꯏꯅ ꯎꯅꯔꯨꯗ꯭ꯔꯕ ꯏꯃꯥꯟꯅꯕꯁꯤꯡꯅ ꯑꯩꯒꯤ ꯐꯣꯇꯣ ꯑꯗꯨ ꯎꯔꯒ ꯃꯈꯣꯏꯅ ꯑꯩꯍꯥꯛꯄꯨ ꯅꯤꯡꯁꯤꯡꯂꯒ ꯍꯥꯟꯅꯒꯤ ꯏꯃꯥꯟꯅꯕꯤꯁꯤꯡ ꯄꯨꯟꯈꯤꯕꯒꯤ ꯊꯧꯗꯣꯛꯁꯤꯡ ꯑꯗꯨꯁꯨ ꯅꯤꯡꯁꯤꯡꯅꯕ ꯑꯃꯗꯤ ꯑꯩꯒꯤ ꯀꯥꯞꯂꯤꯕ ꯐꯣꯇꯣ ꯑꯗꯨꯒꯤ ꯌꯦꯠ ꯑꯣꯏ ꯅꯥꯀꯟ ꯕꯦꯛꯒ꯭ꯔꯥꯎꯟꯁꯤꯡ ꯑꯗꯨ ꯃꯤꯌꯥꯝꯅ ꯎꯔꯒ ꯃꯗꯨꯒꯤ ꯐꯖꯕ ꯑꯗꯨ ꯎꯔꯒ ꯂꯥꯛꯅꯤꯡꯅꯕ ꯀꯥꯞꯄꯅꯤ ꯋꯥꯆꯞꯇ ꯑꯩꯅ ꯐꯣꯇꯣ ꯊꯥꯒꯠꯄꯒꯤ ꯃꯔꯝꯗꯤ ꯑꯩꯒꯤ ꯋꯥꯆꯞ ꯑꯗꯨꯒꯤ ꯅꯝꯕꯔ ꯑꯗꯨ ꯑꯩꯍꯥꯛꯅꯤ ꯑꯩꯕꯨ ꯈꯪꯕ ꯃꯤꯅ ꯑꯩ ꯐꯣꯇꯣꯗꯨ ꯊꯥꯒꯠꯂꯕꯗꯤ ꯑꯩꯍꯥꯛꯅꯤ ꯍꯥꯏꯅ ꯈꯪꯅꯕ ꯑꯃꯗꯤ ꯑꯩꯒꯤ ꯐꯣꯇꯣ ꯑꯗꯨꯁꯨ ꯃꯤꯌꯥꯝꯅ ꯎꯔꯒ ꯃꯤꯌꯥꯝꯅ ꯎꯔꯒ ꯑꯩꯍꯥꯛꯅꯤ ꯍꯥꯏꯅ ꯈꯪꯅꯕ ꯊꯥꯒꯠꯄꯅꯤ